ꯃꯅꯤꯄꯨꯔꯗ ꯂꯥꯛꯄꯗ ꯑꯩꯈꯣꯏꯒꯤ ꯂꯝꯀꯣꯏꯕꯁꯤꯡꯅ ꯁꯔꯨꯛ ꯌꯥꯕ ꯌꯥꯕ ꯍꯤꯔꯝ ꯀꯌꯥ ꯑꯃ ꯂꯩꯈ꯭ꯔꯦ ꯍꯤꯔꯝꯁꯤꯡ ꯑꯗꯨꯒꯤ ꯃꯅꯨꯡꯗ ꯑꯩꯈꯣꯏꯒꯤ ꯑꯦꯗꯚꯦꯟꯆꯔ ꯏꯁꯄꯣꯔꯠꯁꯤꯡꯗ ꯑꯩꯈꯣꯏꯅ ꯁꯔꯨꯛ ꯌꯥꯏ ꯑꯗꯨꯗꯒꯤꯗꯤ ꯑꯩꯈꯣꯏꯅ ꯃꯅꯤꯄꯨꯔꯗ ꯂꯩꯔꯤꯕ ꯑꯩꯈꯣꯏꯒꯤ ꯇꯨꯔꯤꯁ ꯑꯦꯇ꯭ꯔꯦꯛꯁꯟ ꯑꯣꯏꯔꯤꯕ ꯖꯒꯥꯁꯤꯡꯗ ꯃꯣꯏꯕꯨ ꯆꯠꯂꯒ ꯀꯣꯏꯕ ꯄꯨꯕꯤꯕ ꯑꯃꯁꯨꯡ ꯃꯐꯝ ꯑꯗꯨꯒꯤ ꯐꯖꯕꯁꯤꯡꯒꯤ ꯃꯇꯥꯡꯗ ꯃꯈꯣꯏꯗ ꯏꯟꯗꯤꯇꯦꯜꯁꯤꯡꯗ ꯍꯥꯏꯕꯤꯕ ꯑꯗꯨꯒ ꯑꯩꯈꯣꯏꯅ ꯏꯁꯄꯣꯔꯠꯁꯤꯡꯒꯤ ꯒꯤ ꯃꯅꯨꯡ ꯆꯟꯅ ꯑꯩꯈꯣꯏꯒꯤ ꯂꯩꯔꯤꯕ ꯁꯒꯣꯜ ꯀꯥꯡꯖꯩ ꯀꯥꯡ ꯁꯥꯟꯅꯕ ꯍꯤꯔꯝ ꯀꯌꯥꯗ ꯃꯨꯛꯅꯥꯅꯆꯤꯡꯕꯁꯤꯡꯗ ꯃꯈꯣꯏꯕꯨ ꯌꯦꯡꯍꯟꯕ ꯑꯃꯗꯤ ꯃꯈꯣꯏꯅ ꯄꯥꯔꯇꯤꯁꯤꯄꯦꯠ ꯇꯧꯒꯦ ꯍꯥꯏꯔꯒꯁꯨ ꯑꯗꯨꯝ ꯑꯩꯈꯣꯏꯅ ꯄꯥꯔꯇꯤꯁꯤꯄꯦꯠ ꯇꯧꯕ ꯌꯥꯕꯒꯤ ꯃꯑꯣꯡ ꯑꯗꯨꯝ ꯃꯈꯣꯏꯗ ꯇꯥꯛꯄꯤꯔꯒ ꯃꯣꯏꯅꯁꯨ ꯑꯗꯨꯝ ꯍꯤꯔꯝ ꯍꯥꯏꯗꯤ ꯍꯧꯖꯤꯛꯀꯤ ꯂꯩꯔꯤꯕ ꯑꯩꯈꯣꯏꯒꯤ ꯏꯁꯄꯣꯔꯠꯁ ꯑꯗꯨꯗ ꯑꯗꯨꯝ ꯌꯥꯎꯖꯕ ꯌꯥꯕꯒꯤ ꯈꯨꯗꯣꯡꯆꯥꯕ ꯀꯌꯥ ꯑꯃꯁꯨ ꯄꯤ ꯑꯃꯗꯤ ꯑꯩꯈꯣꯏꯅ ꯇꯨꯔꯤꯁ ꯑꯦꯇ꯭ꯔꯦꯛꯁꯟꯁꯤꯡꯗ ꯃꯔꯨꯑꯣꯏꯅ ꯂꯣꯛꯇꯥꯛꯇ ꯆꯠꯄ ꯇꯦꯡꯅꯧꯄꯜꯗ ꯆꯠꯄ ꯈꯣꯡꯖꯣꯝꯗ ꯆꯠꯄ ꯀꯌꯥ ꯑꯃ ꯆꯠꯂꯒꯁꯨ ꯃꯐꯝ ꯑꯗꯨꯒꯤ ꯐꯖꯕꯁꯤꯡꯗꯨ ꯍꯥꯏꯕꯒꯤ ꯃꯊꯛꯇ ꯃꯈꯣꯏꯗꯒꯤꯁꯨ ꯀꯔꯤ ꯍꯦꯟꯅ ꯇꯧꯔꯒꯗꯤ ꯑꯃꯨꯛꯀ ꯍꯦꯟꯅ ꯃꯐꯝ ꯑꯁꯦ ꯆꯥꯎꯈꯠꯅꯅꯕ ꯍꯣꯠꯅꯒꯗꯒꯦ ꯍꯥꯏꯕꯒꯤ ꯃꯇꯥꯡꯗ ꯐꯤꯠꯕꯦꯛ ꯑꯃꯁꯨꯡ ꯀꯃꯦꯟꯅꯆꯤꯡꯕꯁꯤꯡ ꯂꯧꯍꯧꯕ ꯀꯌꯥ ꯑꯁꯤ ꯑꯩꯈꯣꯏꯅ ꯂꯝꯀꯣꯏꯕꯁꯤꯡꯗꯒꯤ ꯑꯩꯈꯣꯏꯅ ꯑꯗꯨꯝ ꯍꯛꯊꯦꯡꯅꯅ ꯑꯩꯈꯣꯏꯅ ꯂꯧꯕ ꯌꯥꯕ ꯈꯨꯗꯣꯡꯆꯥꯕ ꯀꯌꯥ ꯑꯃꯁꯨ ꯑꯩꯈꯣꯏꯅ ꯂꯩ